ꯍꯜꯂꯣ ꯏꯇꯥꯎ ꯌꯨꯝ ꯂꯩꯕ꯭ꯔꯣ ꯀꯩꯗꯧꯔꯤꯅꯣ ꯑꯁ ꯉꯁꯤꯗꯣ ꯉꯥ ꯐꯥꯕ ꯆꯎꯁꯤꯔꯅ ꯇꯧꯕꯅꯤꯅꯦ ꯅꯪ ꯁꯪꯉꯗꯤ ꯆꯠꯃꯤꯟꯅꯧꯁꯤꯗꯣ ꯏꯊꯟꯇ ꯆꯠꯄ ꯇꯜꯂꯦꯅ ꯇꯧꯕ ꯑꯥ ꯁꯤ ꯎꯆꯤꯋꯥ ꯈꯤꯇꯪ ꯍꯦꯟꯗꯣꯔꯛꯄꯩꯗꯨꯗ ꯑꯃ ꯄꯥꯠ ꯑꯃ ꯂꯩꯌꯦ ꯑꯗꯨꯗ ꯏꯃꯥꯟꯅꯕ ꯑꯃꯅ ꯍꯥꯏꯔꯛꯄꯝ ꯑꯗꯨ ꯉꯥ ꯀꯩꯗꯧꯗꯣꯔꯤ ꯑꯗꯨ ꯆꯎꯁꯤꯔꯅ ꯍꯥꯏꯒꯦ ꯇꯧꯕ ꯃꯣꯏꯗꯤ ꯉꯥ ꯑꯗꯨꯝ ꯃꯈꯜ ꯑꯗꯨꯝ ꯁꯨꯅ ꯂꯩ ꯀꯩꯗꯧꯖꯥꯅꯤ ꯁꯤꯜꯕꯔꯒꯨꯝꯕ ꯒ꯭ꯔꯥꯁ ꯀꯥꯞꯒꯨꯝꯕ ꯑꯗꯨꯝ ꯐꯪꯉꯦꯅ ꯍꯥꯏ ꯑꯗꯨ ꯁꯨꯝ ꯀꯨꯏꯔꯦ ꯉꯥ ꯐꯥꯗꯕꯁꯨ ꯊꯕꯛ ꯆꯤꯟꯕꯅꯤꯅ ꯑꯗꯣ ꯉꯁꯤ ꯆꯠꯊꯣꯛꯎꯁꯤꯔꯅ ꯍꯥꯏꯒꯦ ꯇꯧꯕ ꯁꯪꯒꯗ꯭ꯔꯣ ꯄꯨꯡ ꯀꯌꯥꯗ ꯆꯠꯁꯦ ꯍꯥꯏꯔꯤꯅꯣ ꯎꯝ ꯑꯣ ꯐꯔꯦ ꯐꯔꯦ ꯑꯗꯨꯗꯤ ꯆꯥꯛ ꯆꯥꯊꯣꯔꯛꯈꯤꯒꯦ ꯑꯗꯨꯒ ꯍꯣꯔꯦꯟ ꯉꯥꯏꯍꯥꯛ ꯂꯩꯔꯒ ꯇꯧꯔꯛꯑꯒꯦ ꯗꯥꯏꯗꯨꯗ ꯁꯣꯏꯗꯤ ꯁꯣꯏꯔꯅꯨꯀꯣ ꯎꯝ ꯐꯔꯦ ꯐꯔꯦ